ꯄꯣꯠ ꯑꯁꯤ ꯂꯨꯄꯥ ꯀꯌꯥ ꯇꯥꯔꯦ ꯂꯨꯄꯥ ꯆꯅꯤꯄꯥꯟ ꯍꯥꯏꯕ ꯑꯩꯅ ꯃꯃꯥꯡꯗ ꯅꯣꯏꯒꯤꯁꯤꯗꯒꯤ ꯂꯨꯄꯥ ꯂꯤꯁꯤꯡ ꯃꯉꯥꯒꯤ ꯂꯩꯕꯗ ꯀꯣꯄꯟ ꯑꯃ ꯄꯤꯔꯛꯑꯦ ꯍꯥꯏꯔꯤꯕ ꯀꯣꯄꯟ ꯑꯁꯦ ꯊꯥ ꯑꯃꯒꯤ ꯃꯅꯨꯡꯗ ꯂꯩꯕ ꯇꯥꯔꯒꯗꯤ ꯆꯥꯝꯃꯗ ꯇꯔꯥ ꯃꯉꯥ ꯇꯥꯅꯤ ꯍꯥꯏ ꯑꯗꯣ ꯌꯦꯡꯉꯣ ꯑꯩꯒꯤ ꯇꯥꯔꯤꯕ ꯄꯣꯠꯁꯤꯒ ꯀꯌꯥ ꯀꯛꯅꯕ ꯌꯥꯕꯅꯣ ꯂꯨꯄꯥ ꯂꯤꯁꯤꯡ ꯑꯃ ꯌꯧꯗ꯭ꯔꯒꯗꯤ ꯀꯣꯄꯟ ꯔꯤꯗꯤꯝ ꯇꯧꯕ ꯌꯥꯔꯣꯏ ꯍꯥꯏꯕ ꯑꯣꯍꯣ ꯑꯗꯨ ꯑꯣꯏꯔꯕꯗꯤ ꯂꯨꯄꯥ ꯆꯅꯤꯒꯤ ꯄꯣꯠ ꯄꯤꯔꯛꯑꯣ ꯑꯗꯨ ꯑꯣꯏꯔꯕꯗꯤ ꯂꯨꯄꯥ ꯂꯤꯁꯤꯡ ꯑꯃ ꯇꯥꯔꯦꯗꯅ ꯄꯩꯁꯥꯁꯦ ꯑꯩꯉꯣꯟꯗ ꯀꯦꯁ ꯑꯣꯏꯅ ꯁꯨꯗꯔꯦ ꯑꯗꯨꯝ ꯑꯣꯟꯂꯥꯏꯟꯗ ꯖꯤ ꯄꯦꯗ ꯑꯇꯥꯕꯁꯤꯡ ꯑꯗꯨ ꯀꯥꯞꯄ ꯌꯥꯕ ꯅꯠꯇ꯭ꯔꯥ ꯑꯣ ꯑꯗꯨꯗꯤ ꯁꯤꯗ ꯊꯦꯠꯂꯤꯕ ꯀ꯭ꯌꯨ ꯑꯥꯔ ꯀꯣꯗꯁꯤꯗ ꯑꯗꯨꯝ ꯀꯥꯞꯄꯒꯦꯅꯦ ꯁꯤꯗ ꯀꯥꯞꯄꯒꯦꯀꯣ ꯑꯣ ꯀꯥꯞꯈ꯭ꯔꯦ ꯀꯥꯞꯈ꯭ꯔꯦ ꯆꯦꯛ ꯇꯧꯔꯣꯀꯣ